ꯃꯤ ꯑꯃꯒꯤ ꯄꯨꯟꯁꯤꯗ ꯆꯦꯟꯕ ꯍꯥꯏꯕꯁꯤꯗꯤ ꯌꯥꯎꯗ꯭ꯔꯕ ꯌꯥꯗ꯭ꯔꯕ ꯊꯧꯑꯣꯡ ꯑꯃꯈꯛꯅꯤ ꯑꯩ ꯏꯁꯥꯃꯛꯁꯨ ꯑꯉꯥꯡ ꯑꯣꯏꯔꯤꯉꯩꯗꯒꯤ ꯍꯧꯅ ꯇꯣꯉꯥꯟ ꯇꯣꯉꯥꯟꯕ ꯃꯁꯥꯟꯅꯁꯤꯡ ꯀꯌꯥꯃꯔꯨꯝ ꯁꯥꯟꯅꯖꯕꯗ ꯁꯝꯅ ꯍꯥꯏꯕꯗ ꯐꯨꯠꯕꯣꯜ ꯁꯥꯟꯅꯕ ꯑꯣꯏꯕ ꯌꯥꯏ ꯇꯥꯟꯅꯕꯤ ꯁꯥꯟꯅꯕ ꯑꯣꯏꯕ ꯌꯥꯏ ꯁꯥꯟꯅꯕꯁꯤꯡꯁꯤ ꯁꯥꯟꯅꯕ ꯃꯇꯝꯗ ꯑꯉꯥꯡ ꯑꯃ ꯑꯣꯏꯅ ꯑꯗꯨꯝ ꯇꯨꯁꯟꯕ ꯌꯥꯎꯏ ꯇꯨꯁꯟꯕ ꯃꯇꯝꯗ ꯈꯨꯔꯨꯗ ꯁꯣꯛꯄ ꯈꯨꯔꯥꯏꯗ ꯈꯦꯠꯄ ꯌꯥꯝꯅ ꯑꯅꯥ ꯑꯅꯥꯕ ꯌꯥꯎꯈꯤꯕ ꯃꯁꯤꯁꯤꯡ ꯑꯁꯤ ꯑꯩꯈꯣꯏꯒꯤ ꯃꯩꯇꯩꯒꯤ ꯆꯠꯅꯕꯤꯗꯗꯤ ꯅꯥꯔꯕ ꯃꯇꯝꯗ ꯇꯤꯟ ꯇꯩꯁꯟꯕꯒꯨꯝꯕ ꯇꯨꯜꯁꯤ ꯃꯅꯥ ꯇꯩꯁꯟꯕꯒꯨꯝꯕ ꯇꯧꯗꯨꯅ ꯃꯁꯤꯁꯤꯡ ꯑꯁꯤꯕꯨ ꯐꯅꯕꯒꯤꯗꯃꯛꯇ ꯑꯩꯈꯣꯏ ꯍꯣꯠꯅꯖꯩ